ꯍꯜꯂꯣ ꯎꯝ ꯍꯝ

ꯍꯣꯏ ꯑꯍꯥꯝꯕꯗ ꯑꯩꯈꯣꯏꯒꯤ ꯃꯅꯤꯄꯨꯔꯒꯤ ꯀꯩꯅꯣ ꯑꯩꯈꯣꯏꯒꯤ ꯀꯧꯅꯥꯒꯤ ꯄ꯭ꯔꯗꯛ ꯑꯃꯗꯤ ꯋꯥꯒꯤ ꯄ꯭ꯔꯗꯛꯁꯤꯡꯁꯦ ꯑꯗꯨꯝ ꯃꯐꯝ ꯑꯌꯥꯝꯕꯗ ꯑꯗꯨꯝ ꯕꯖꯥꯔꯗꯖꯨ ꯑꯗꯨꯝ ꯐꯪꯅꯔꯦ ꯑꯗꯨꯒ ꯑꯩꯈꯣꯏꯅ ꯄꯨꯂꯞ ꯑꯣꯏꯅ ꯍꯣꯜꯁꯦꯜ ꯑꯣꯏꯅ ꯂꯧꯒꯦ ꯍꯥꯏꯔꯒꯁꯨ ꯍꯧꯖꯤꯛ ꯑꯗꯨꯝ ꯀꯟꯇꯦꯛ ꯇꯧꯕꯝ ꯑꯗꯨꯝ ꯂꯩꯖꯔꯦꯕꯀꯣ ꯑꯗꯣ ꯁꯤꯖꯦ ꯑꯗꯨꯝ ꯃꯥꯏ ꯃꯥꯒꯤ ꯂꯝ ꯂꯝꯗꯨꯒꯤ ꯃꯇꯨꯡ ꯏꯟꯅꯁꯨ ꯃꯥꯒꯤ ꯀꯩꯅꯣ ꯇꯣꯉꯥꯟ ꯇꯣꯉꯥꯟꯕ ꯃꯁꯛ ꯃꯋꯣꯡꯗꯖꯨ ꯄꯨꯊꯣꯛꯑꯦ ꯑꯗꯨꯒ ꯀꯧꯅꯥꯒꯤꯗ ꯍꯧꯖꯤꯛ ꯐꯛꯇꯒꯤ ꯀꯔꯤꯗꯒꯤ ꯍꯦꯟꯕꯦꯛꯇꯒꯤ ꯍꯧꯖꯤꯛ ꯂꯣꯏ ꯄꯨꯊꯣꯛꯑꯦꯕ ꯑꯗꯣ ꯑꯗꯨꯃꯥꯏꯅ ꯂꯩ ꯑꯩꯈꯣꯏꯒꯤ ꯋꯥꯒꯤꯗꯖꯨ ꯋꯥꯒꯤꯕꯣꯛꯇ ꯑꯩꯈꯣꯏꯒꯤ ꯕꯣꯇꯜꯒꯨꯝꯕ ꯍꯧꯖꯤꯛ ꯄꯨꯊꯣꯛꯑꯦꯕ ꯑꯗꯩ ꯃꯛꯀꯨꯝꯕ ꯑꯗꯨꯃꯥꯏꯅ ꯑꯗꯒꯤ ꯐ꯭ꯂꯥꯋꯔ ꯕꯦꯁꯀꯨꯝꯕ ꯑꯗꯨꯃꯥꯏꯅ ꯄꯨꯊꯣꯛꯑꯦ ꯍꯧꯖꯤꯛꯀꯥꯟꯖꯦ ꯑꯗꯣ ꯄꯣꯠꯁꯦ ꯍꯣꯜ ꯑꯣꯏꯅ ꯂꯧꯕꯤꯗꯣꯏꯔꯥ ꯅꯠꯇ꯭ꯔꯒ ꯏꯁꯥꯒꯤ ꯑꯣꯏꯅ ꯂꯧꯗꯣꯏꯔꯥ ꯀꯃꯥꯏ ꯇꯧꯕꯅꯣ

ꯍꯣꯏ ꯑꯩꯈꯣꯏꯒꯤ ꯂꯧꯒꯗꯣꯔꯤꯕ ꯄꯣꯠꯁꯦ ꯃꯁꯤꯡ ꯌꯥꯝꯗ꯭ꯔꯒꯗꯤ ꯕꯖꯥꯔꯗꯒꯤ ꯑꯗꯨꯝ ꯂꯧꯕ ꯌꯥꯒꯅꯤ ꯑꯗꯨꯀꯥꯟꯗ ꯃꯁꯤꯡ ꯌꯥꯝꯃꯒꯗꯤ ꯑꯃꯨꯛ ꯁꯤꯡꯗꯕ ꯌꯥꯔꯣꯏꯕ ꯁꯤꯒꯤ ꯄꯣꯠꯁꯦ ꯃꯣꯏꯖꯦ ꯃꯁꯤꯡꯁꯦ ꯄꯨꯂꯞ ꯂꯤꯃꯤꯇꯦꯠꯇ ꯁꯥꯔꯛꯄꯅꯤꯅ ꯑꯗ ꯑꯗꯨꯒ ꯑꯩꯈꯣꯏꯅ ꯐꯝꯕꯝꯖꯤꯖꯨ ꯑꯩꯈꯣꯏꯅ ꯁꯥꯡꯅ ꯃꯅꯤꯄꯨꯔꯤꯗ ꯗꯦꯚ ꯀꯔꯃꯗ ꯊꯥꯅꯔꯤꯕ ꯑꯗꯨꯒꯨꯝꯂꯕ ꯐꯛ ꯑꯁꯥꯡꯕꯗꯣ ꯑꯗꯨꯁꯨ ꯑꯗꯨꯒꯨꯝꯕ ꯅꯠꯇꯕ ꯑꯩꯈꯣꯏꯒꯤ ꯁꯤꯡꯒꯜ ꯁꯤꯡꯒꯜꯒꯤ ꯑꯃꯃꯝꯅ ꯐꯝꯅꯕ ꯃꯆꯥ ꯃꯆꯥ ꯀꯧꯅꯥꯅ ꯁꯥꯕꯁꯨ ꯂꯩꯔꯦꯕ ꯍꯧꯖꯤꯛꯁꯦ ꯑꯗꯨꯏꯃꯥꯅ ꯑꯗꯨꯒꯨꯝꯕꯗꯗꯤ ꯆꯛꯆꯥ ꯍꯩꯖꯥꯟꯅꯕꯗ ꯑꯗꯨꯗꯨꯅ ꯍꯦꯟꯅ ꯈꯨꯗꯣꯡ ꯆꯥꯏ ꯑꯗꯣ ꯑꯗꯨꯃꯥꯏ ꯂꯩꯌꯦ

ꯐꯪꯅꯤ ꯐꯪꯅꯤ ꯍꯧꯖꯤꯛ ꯍꯋꯥꯏꯖꯥꯔꯁꯦ ꯍꯋꯥꯏꯖꯥꯔꯁꯦ ꯑꯌꯥꯝꯕ ꯍꯧꯖꯤꯛꯀꯥꯟꯗꯤ ꯑꯗꯨꯝ ꯑꯅꯧꯕ ꯊꯣꯂꯛꯏꯕ ꯑꯩꯈꯣꯏꯒꯤ ꯀꯝꯄꯅꯤꯖꯤꯡꯖꯤꯅ ꯑꯩꯈꯣꯏꯒꯤ ꯗ꯭ꯔꯥꯏ ꯑꯣꯏꯅ ꯐꯪꯍꯜꯂꯦꯕꯀꯣ ꯍꯧꯖꯤꯛꯁꯦ ꯑꯗ ꯑꯩꯈꯣꯏ ꯍꯧꯖꯤꯛ ꯊꯣꯂꯛꯏꯕ ꯀꯝꯄꯅꯤ ꯑꯩꯈꯣꯏꯒꯤ ꯃꯩꯀꯥꯞꯄꯤ ꯈꯨꯃꯟꯒꯥꯏꯅ ꯇꯧꯔꯤꯕ ꯃꯩꯀꯥꯞꯄꯤ ꯏꯟꯇꯔꯄ꯭ꯔꯥꯏꯁꯑꯅ ꯃꯥꯅ ꯂꯤꯡꯈꯠꯂꯛꯏꯕ ꯀꯩꯅꯣꯖꯦ ꯀꯝꯄꯅꯤꯖꯤꯗ ꯑꯩꯈꯣꯏꯒꯤ ꯗ꯭ꯔꯥꯏ ꯑꯣꯏꯅ ꯍꯧꯖꯤꯛ ꯑꯗꯨꯝ ꯐꯪꯉꯦ ꯑꯗꯨꯝ ꯃꯄꯥꯟ ꯂꯝ ꯑꯇꯣꯞ ꯑꯇꯣꯞꯄ ꯐꯣꯔꯦꯟꯒꯤ ꯀꯟꯇ꯭ꯔꯤꯗꯖꯨ ꯊꯥꯕ ꯍꯧꯔꯦꯕ ꯃꯥꯖꯦ ꯑꯗꯨꯒ ꯐ꯭ꯔꯦꯁꯇꯖꯨ ꯌꯥꯏ ꯐ꯭ꯔꯦꯁꯇꯖꯨ ꯊꯥꯕ ꯌꯥꯏ ꯁꯣꯏꯕꯨꯝ ꯀꯩꯀꯩ ꯌꯣꯡꯆꯥꯛ ꯀꯩꯀꯩ ꯑꯗꯨꯝ ꯂꯣꯏ ꯐꯪꯒꯅꯤ ꯍꯧꯖꯤꯛ ꯁꯤꯖꯟ ꯅꯠꯇ꯭ꯔꯒꯖꯨ ꯑꯩꯈꯣꯏ ꯍꯧꯖꯤꯛ ꯄ꯭ꯔꯤꯖꯔꯞ ꯇꯧꯔꯀꯥꯟꯗ ꯊꯝꯃꯦꯕ ꯑꯗꯨꯅ ꯍꯧꯖꯤꯛ ꯑꯗꯨꯝ ꯐꯪꯒꯅꯤ

ꯁꯤꯖꯦ ꯑꯌꯥꯝꯕ ꯑꯩꯈꯣꯏꯒꯤ ꯆꯤꯡꯒꯤ ꯏꯆꯤꯟ ꯏꯅꯥꯎꯁꯤꯡꯅ ꯁꯥꯔꯛꯄꯅꯦꯕ ꯁꯤꯖꯦ ꯑꯗꯨꯒ ꯑꯩꯈꯣꯏꯒꯤ ꯑꯌꯥꯝꯕ ꯁꯣꯏꯕꯨꯝ ꯁꯣꯏꯖꯤꯟꯗ ꯃꯃꯤꯡ ꯆꯠꯂꯤꯖꯦ ꯑꯩꯈꯣꯏ ꯕꯤꯁꯦꯝꯄꯨꯔ ꯕꯖꯥꯔꯒꯤ ꯃꯅꯤꯡꯗ ꯂꯩꯕ ꯑꯩꯈꯣꯏꯒꯤ ꯆꯤꯅꯤꯡ ꯈꯨꯅꯁ ꯍꯥꯏꯗꯤ ꯈꯨꯟꯖꯥꯁꯤꯡꯖꯤꯅ ꯑꯋꯥꯝꯕ ꯁꯥꯕꯅꯦ ꯃꯣꯏꯖꯦ ꯑꯗꯣ ꯃꯣꯏꯒꯤ ꯈꯨꯟꯗ ꯆꯠꯂꯀꯥꯟꯗ ꯑꯗꯨꯃꯥꯏꯅ ꯍꯥꯏꯐꯦꯠ ꯑꯃ ꯋꯥꯔꯤ ꯑꯃ ꯁꯥꯗ꯭ꯔꯒꯗꯤ ꯑꯩꯖꯨ ꯁꯤꯒꯤ ꯊꯣꯏꯗꯣꯛꯄꯗꯤ ꯀꯌꯥ ꯈꯪꯗ꯭ꯔꯦꯕ ꯑꯗꯣ ꯐꯪꯕꯒꯤꯗꯤ ꯑꯗꯨꯝ ꯃꯥꯏ ꯁꯤꯖꯟ ꯅꯥꯏꯗꯅ ꯑꯗꯨꯝ ꯐꯪꯒꯅꯤ ꯁꯤꯒꯤ ꯁꯣꯏꯕꯨꯝ ꯃꯥꯅꯦ ꯃꯇꯝ ꯀꯨꯏꯅ ꯊꯝꯕ ꯌꯥꯕ ꯄꯣꯠꯅꯦ ꯃꯣꯏꯖꯦ ꯂꯩꯋꯥꯖꯤꯅ ꯑꯃꯨꯛ ꯃꯥꯒꯤ ꯁꯤꯖꯟꯗ ꯂꯥꯛꯑꯅꯤ ꯑꯩꯈꯣꯏꯒꯤ ꯋꯥ ꯃꯇꯣꯟ ꯆꯣꯡ ꯃꯣꯏꯗꯤ ꯐ꯭ꯔꯦꯁꯅꯦꯕ ꯂꯩꯋꯥꯖꯤꯡꯖꯦ ꯐ꯭ꯔꯦꯁꯅꯦ ꯃꯥꯗꯤ ꯑꯗꯨꯒ ꯐ꯭ꯔꯦꯁꯁꯦ ꯃꯥꯒꯤ ꯃꯇꯣꯟ ꯆꯣꯡꯕ ꯋꯥ ꯃꯇꯣꯟ ꯆꯣꯡꯕ ꯇꯥꯏꯃꯤꯡ ꯑꯗꯥꯏꯗ ꯑꯗꯨꯝ ꯐꯪꯒꯅꯤ ꯃꯥꯗꯤ ꯑꯗꯨꯒꯨꯝꯕꯗꯤ ꯊꯣꯏꯗꯣꯛꯄꯗꯤ ꯍꯧꯖꯤꯛ ꯐꯥꯎꯒꯤ ꯑꯣꯏꯅ ꯑꯩꯅ ꯑꯩꯒꯤ ꯑꯩꯅ ꯈꯪꯖꯕꯗꯗꯤ ꯑꯗꯨꯃꯥꯏꯅ ꯄ꯭ꯔꯤꯖꯔꯞ ꯇꯧꯔꯀꯥꯟꯗ ꯄꯨꯊꯣꯛꯄꯗꯨꯗꯤ ꯑꯩ ꯍꯧꯖꯤꯛ ꯊꯦꯡꯅꯗ꯭ꯔꯤ ꯍꯧꯖꯤꯛ ꯆꯥꯅꯕꯒꯤ ꯃꯇꯥꯡꯖꯤꯗꯤ ꯑꯗꯨꯝ ꯍꯣꯇꯦꯜꯖꯦ ꯑꯗꯨꯝ ꯐꯪꯉꯦ ꯍꯋꯥꯏꯖꯥꯔꯖꯦ ꯑꯗꯨꯝ ꯆꯍꯤ ꯆꯨꯞꯄ ꯑꯗꯨꯝ ꯐꯪꯉꯦ ꯍꯣꯇꯦꯜ ꯈꯨꯗꯤꯡꯃꯛꯇ ꯎꯇꯤꯖꯤꯝꯗꯤ ꯑꯗꯨꯝ ꯌꯥꯎꯗꯕ ꯌꯥꯗ꯭ꯔꯕ ꯃꯊꯦꯜ ꯑꯃꯅꯦ ꯑꯗꯣ ꯍꯋꯥꯏꯖꯥꯔꯖꯦ ꯍꯥꯟꯅꯗꯤ ꯍꯋꯥꯏꯖꯥꯔꯖꯦ ꯂꯣꯟꯕ ꯂꯣꯟꯗꯕ ꯍꯥꯏꯕ ꯃꯥꯒꯤ ꯃꯇꯝ ꯑꯝꯖꯨ ꯂꯩꯅꯕꯅꯦꯕ ꯑꯗꯣ ꯍꯧꯖꯤꯛꯇꯤ ꯑꯗꯨꯝ ꯆꯍꯤ ꯆꯨꯞꯄ ꯐꯪꯉꯦ ꯍꯧꯖꯤꯛ ꯍꯣꯇꯦꯜ ꯈꯨꯗꯤꯡꯃꯛꯇ

ꯉꯥꯒꯤ ꯃꯇꯥꯡꯖꯦ ꯁꯤꯖꯦ ꯑꯩꯈꯣꯏꯅ ꯃꯣꯏꯅꯃꯨꯛ ꯏꯁꯤꯡ ꯑꯆꯧꯕꯗ ꯑꯗꯨꯝ ꯂꯩꯔꯛꯄꯒꯤ ꯍꯥꯏꯇꯥꯔꯦ ꯑꯗꯨꯒ ꯑꯩꯈꯣꯏꯁꯤꯅ ꯑꯃꯨꯛ ꯃꯥ ꯃꯥꯒꯤ ꯀꯣꯝ ꯇꯧꯔꯀꯥꯟꯗ ꯌꯣꯛꯅꯕ ꯅꯠꯇ꯭ꯔꯒꯅ ꯂꯣꯛꯇꯥꯛꯇꯒꯤ ꯐꯥꯕ ꯑꯗꯨꯃꯥꯏꯅ ꯇꯧꯕ ꯑꯣꯏ ꯇꯧꯕ ꯄꯣꯠꯅꯤꯅ ꯉꯥꯖꯦ ꯑꯩꯈꯣꯏꯁꯤꯅ ꯑꯃꯨꯛ ꯀꯩꯍꯥꯏꯇꯥꯔꯦ ꯊꯋꯣꯏꯅ ꯑꯗꯨꯝ ꯀꯩꯅꯣ ꯁꯦꯃꯛꯄꯅꯦꯕ ꯆꯥꯅꯕꯒꯤꯗꯃꯛꯇ ꯃꯣꯏꯅꯃꯨꯛ ꯏꯁꯤꯡ ꯑꯆꯧꯕꯗꯒꯤ ꯑꯗꯨꯃꯥꯏꯅ ꯐꯥꯒꯠꯂꯛꯑꯒ ꯑꯗꯨꯃꯥꯏꯅ ꯌꯣꯜꯂꯛꯄꯅꯦꯕ ꯑꯗꯨꯅꯖꯨ ꯃꯍꯥꯎꯖꯦ ꯈꯔ ꯈꯦꯠꯅꯔꯝꯕ ꯌꯥꯏꯅ ꯑꯩꯅ ꯈꯜꯂꯦ ꯐꯪꯉꯦ ꯐꯪꯉꯦ ꯎꯝ ꯉꯥꯔꯤꯖꯦ ꯑꯩꯈꯣꯏꯅ ꯃꯥꯒꯤ ꯃꯇꯝ ꯁꯨꯕ ꯁꯨꯗꯕ ꯍꯥꯏꯕ ꯂꯩꯌꯦꯕ ꯑꯗꯨꯒꯤꯁꯨ ꯃꯇꯨꯡꯏꯟꯅ ꯀꯩꯅꯣ ꯂꯩ ꯃꯃꯟꯒꯥꯖꯨ ꯈꯦꯠꯅꯔꯦꯕ ꯑꯗꯨꯒ ꯃꯅꯝꯗꯖꯨ ꯈꯦꯠꯅꯔꯛꯀꯅꯤ ꯃꯍꯥꯎꯗꯖꯨ ꯈꯦꯠꯅꯔꯛꯀꯅꯤ ꯉꯥꯔꯤꯖꯦ ꯑꯗ ꯃꯥꯒꯤ ꯉꯥꯒꯤ ꯃꯈꯜꯗꯖꯨ ꯑꯗꯨꯃꯥꯏꯅ ꯃꯍꯥꯎ ꯈꯦꯠꯅꯕ ꯂꯩ

ꯌꯣꯡꯆꯥꯛꯁꯦ ꯑꯩꯅ ꯁꯨꯝ ꯈꯟꯕꯗ ꯃꯥꯒꯤ ꯃꯄꯥꯟꯂꯝꯗ ꯐꯪꯉꯤꯖꯤꯅ ꯑꯩꯈꯣꯏꯒꯤ ꯃꯔꯨꯁꯦ ꯈꯔ ꯍꯦꯟꯅ ꯇꯣꯡꯅ ꯎꯕꯒꯤ ꯇꯥꯏꯞ ꯇꯧꯕꯅꯦ ꯑꯗꯨꯒ ꯑꯩꯈꯣꯏ ꯃꯅꯤꯄꯨꯔꯒꯤꯁꯤꯅ ꯑꯃꯨꯛ ꯈꯔ ꯀꯩ ꯆꯥꯡ ꯑꯃꯗ ꯂꯩꯕꯅꯦ ꯃꯅꯤꯄꯨꯔꯒꯤ ꯌꯣꯡꯆꯥꯛꯀꯤ ꯃꯔꯨꯁꯤꯅ ꯑꯗ ꯃꯍꯥꯎꯗꯤ ꯑꯩꯖꯨ ꯃꯃꯥꯟ ꯂꯝꯒꯤ ꯀꯩꯅꯣꯁꯦ ꯌꯣꯡꯆꯥꯛꯁꯦ ꯆꯥꯗ꯭ꯔꯤꯃꯤꯅ ꯑꯩꯁꯨ ꯈꯪꯗꯦ ꯑꯩꯅ ꯎꯔꯨꯕꯗꯨ ꯑꯗꯨ ꯈꯛꯇꯅꯦ ꯑꯩꯅ ꯍꯧꯖꯤꯛ ꯂꯩꯔꯤꯕ ꯅꯣꯂꯦꯖ ꯍꯥꯏꯖꯦ ꯑꯗꯣ ꯑꯍꯦꯟꯕ ꯊꯣꯏꯗꯣꯛꯄꯗꯤ ꯑꯩꯖꯨ ꯈꯪꯗ꯭ꯔꯦ ꯑꯥ ꯑꯣꯟꯂꯥꯏꯟ ꯑꯗꯨꯝ ꯇꯧꯕ ꯌꯥꯔꯦ ꯃꯥꯒꯤ ꯀꯩꯅꯣꯅꯦ ꯑꯩꯈꯣꯏ ꯏꯟꯖꯤꯌꯥ ꯃꯅꯨꯡ ꯈꯛꯇꯒꯤ ꯅꯠꯇꯕ ꯑꯣꯜ ꯑꯣꯚꯔ ꯋꯥꯔꯜꯗ ꯑꯩꯈꯣꯏꯒꯤ ꯋꯥꯔꯜꯒꯤ ꯖꯒꯥ ꯑꯃꯍꯦꯛꯇꯗ ꯂꯩꯔꯀꯥꯟꯗ ꯑꯗꯨꯝ ꯑꯣꯔꯗꯔ ꯇꯧꯕ ꯌꯥꯔꯕꯅꯦ ꯃꯥꯒꯤ ꯀꯩꯅꯣꯖꯦ ꯏꯟꯇꯔꯄ꯭ꯔꯥꯏꯁꯁꯤꯗꯗꯤ ꯎꯝ ꯕꯖꯥꯔꯒꯨꯝꯕꯗꯖꯨ ꯐꯪꯉꯅꯤ ꯑꯗꯨꯝꯕꯖꯦ ꯑꯩꯈꯣꯏꯒꯤ ꯀꯩꯅꯣꯒꯤ ꯄꯥꯔꯠꯅꯔꯁꯤꯞ ꯑꯣꯏꯅ ꯗꯦꯜꯂꯤꯗꯖꯨ ꯃꯥꯒꯤ ꯁ꯭ꯇꯣꯔ ꯍꯥꯡꯉꯦꯅ ꯂꯩꯕꯅꯦꯕ ꯑꯗꯨꯗꯣ ꯑꯗꯨꯒꯤ ꯂꯧꯒꯦ ꯍꯥꯏ ꯇꯥꯔꯒꯗꯤ ꯑꯗꯨꯗꯣ ꯑꯩꯅ ꯀꯟꯇꯦꯛ ꯇꯧꯔꯀꯥꯟꯗ ꯑꯗꯨꯃꯥꯏꯅ ꯑꯩꯅ ꯃꯔꯝꯗꯣ ꯁꯤꯟꯒꯦꯅꯦ ꯍꯣꯏ ꯌꯥꯏ ꯌꯥꯏ